ꯍꯣꯏ ꯚꯥꯔꯠꯀꯤ ꯃꯤꯄꯨꯝ ꯈꯨꯗꯤꯡꯃꯛꯅ ꯆꯥꯕꯨ ꯌꯥꯝ ꯄꯥꯝꯅ ꯊꯛꯅꯩ ꯑꯩꯈꯣꯏꯒꯤ ꯏꯃꯨꯡꯒꯤ ꯃꯤꯄꯨꯝ ꯈꯨꯗꯤꯡꯃꯛꯅꯁꯨ ꯆꯥꯁꯦ ꯌꯥꯝ ꯄꯥꯝꯅ ꯊꯛꯏ ꯑꯌꯨꯛ ꯅꯨꯡꯊꯤꯜ ꯅꯨꯡꯗꯥꯡ ꯃꯇꯝ ꯈꯥꯏꯅ ꯆꯥꯕꯨ ꯌꯥꯝ ꯄꯥꯝꯅ ꯊꯛꯅꯩ ꯆꯥꯒꯤ ꯃꯈꯜ ꯀꯌꯥꯃꯨꯛ ꯂꯩꯈ꯭ꯔꯦ ꯒ꯭ꯔꯤꯟ ꯇꯤ ꯂꯦꯃꯟ ꯇꯤ ꯆꯉꯥꯡ ꯆꯥꯉꯧ ꯃꯈꯜ ꯀꯌꯥꯃꯨꯛ ꯂꯩꯈ꯭ꯔꯦ ꯑꯗꯨꯕꯨ ꯉꯁꯤꯗꯤ ꯑꯩꯅ ꯆꯉꯥꯡ ꯂꯣꯟꯕꯒꯤ ꯄ꯭ꯔꯣꯁꯦꯁ ꯈꯔ ꯍꯥꯏꯖꯔꯛꯀꯦ ꯑꯍꯥꯟꯕꯗ ꯏꯁꯤꯡꯁꯦ ꯁꯧꯍꯜꯂ ꯏꯁꯤꯡꯁꯦ ꯁꯧꯔꯒ ꯁꯤꯡ ꯇꯦꯖꯄꯇꯥ ꯍꯥꯞꯆꯔꯅꯤ ꯑꯗꯨꯒ ꯆꯤꯅꯤ ꯍꯥꯞꯄꯤꯔꯅꯤ ꯉꯥꯏꯍꯥꯛ ꯁꯧꯍꯜꯂꯕ ꯃꯇꯨꯡꯗ ꯆꯥ ꯃꯅꯥ ꯑꯃꯨꯛ ꯍꯥꯞꯄꯤꯔꯅꯤ ꯑꯗꯨꯒꯤ ꯃꯇꯨꯡꯗ ꯆꯥꯗꯨ ꯑꯗꯨꯝ ꯊꯛꯄ ꯌꯥꯔꯦ